ꯑꯩꯒꯤ ꯃꯔꯨꯞꯁꯤꯡꯒ ꯂꯣꯏꯅꯅ ꯑꯩꯅ ꯀꯣꯂꯦꯁ ꯀꯥꯔꯤꯉꯩ ꯃꯇꯝꯗ ꯑꯩꯒꯤ ꯍꯥꯏ ꯁ꯭ꯀꯨꯜ ꯐ꯭ꯔꯦꯟ ꯑꯃꯗꯤ ꯍꯥꯌꯔ ꯁꯦꯟꯀꯦꯗ꯭ꯔꯤ ꯁꯥꯇ꯭ꯔꯁꯤꯡꯒ ꯑꯩꯒꯤ ꯐ꯭ꯔꯦꯟ ꯁꯔꯀꯜꯁꯤꯡꯒ ꯂꯣꯏꯅꯅ ꯑꯩ ꯑꯟꯗ꯭ꯔꯣ ꯄꯥꯛꯇ ꯆꯠꯈꯤ ꯍꯥꯏꯔꯤꯕ ꯄꯤꯛꯅꯤꯛ ꯍꯥꯏꯇꯥꯔꯦ ꯃꯤꯗꯤ ꯄꯪꯌꯥꯝ ꯌꯥꯥꯝꯕꯗꯤ ꯅꯠꯇꯦ ꯑꯗꯨꯕꯨ ꯑꯗꯨꯛꯀꯤ ꯃꯇꯤꯛ ꯅꯨꯡꯉꯥꯏꯈꯤ ꯃꯐꯝ ꯑꯗꯨꯗ ꯑꯩꯈꯣꯏ ꯄꯨꯟꯅ ꯆꯠꯇꯨꯅ ꯑꯋꯥ ꯅꯨꯡꯉꯥꯏ ꯍꯧꯈꯤꯕ ꯃꯇꯝꯒꯤ ꯋꯥꯔꯤ ꯀꯌꯥ ꯑꯃꯁꯨ ꯁꯥꯟꯅꯈꯤ ꯊꯣꯡꯕ ꯊꯥꯛꯄ ꯇꯧꯗꯨꯅ ꯏꯃꯥꯟꯅꯕ ꯏꯃꯥꯟꯅꯕꯁꯤꯡ ꯏꯃꯥꯟꯅꯕ ꯏꯃꯥꯟꯅꯕꯤ ꯀꯌꯥ ꯄꯨꯟꯗꯨꯅ ꯅꯨꯡꯉꯥꯏꯅ ꯍꯔꯥꯎ ꯇꯌꯥꯝꯅ ꯆꯥꯕ ꯊꯛꯄ ꯂꯣꯏꯔꯕ ꯃꯇꯨꯡꯗ ꯃꯐꯝ ꯑꯗꯨꯒꯤ ꯐꯖꯕ ꯑꯃꯗꯤ ꯃꯐꯝ ꯑꯗꯨꯗ ꯂꯩꯔꯤꯕ ꯈꯨꯟꯖꯥꯁꯤꯡ ꯑꯗꯨꯒ ꯃꯈꯣꯏꯒꯤ ꯆꯥꯛꯆꯥ ꯌꯨꯊꯛ ꯍꯥꯏꯕ ꯇꯥꯔꯦ ꯑꯗꯨꯒꯤ ꯃꯇꯥꯡꯗꯁꯨ ꯍꯪꯂꯛꯈꯤ ꯍꯥꯟꯅ ꯈꯪꯉꯝꯗꯕ ꯀꯌꯥ ꯑꯃꯁꯨ ꯑꯩꯉꯣꯟꯗ ꯑꯅꯧꯕ ꯑꯦꯛꯁꯄꯔꯦꯟꯁ ꯑꯃꯒ ꯂꯣꯏꯅꯅ ꯌꯥꯝꯅ ꯅꯨꯡꯉꯥꯏꯕ ꯊꯃꯣꯏꯗ ꯍꯥꯏꯅꯤꯡꯉꯥꯏ ꯂꯩꯇꯅ ꯄꯦꯟꯕ ꯐꯥꯎꯖꯈꯤ